ꯉꯥ ꯐꯥꯕꯗ ꯀꯩꯅꯣ ꯊꯦꯡꯅꯕ ꯈꯨꯗꯣꯡꯆꯥꯗꯕ ꯑꯁꯦ ꯀꯔꯤ ꯀꯔꯤ ꯍꯥꯏꯅꯣ ꯍꯥꯏꯕꯁꯦ ꯌꯥꯝ ꯅꯨꯡꯇꯤ ꯅꯣꯡꯆꯨꯔꯗꯤ ꯌꯥꯝ ꯅꯣꯡꯆꯨꯔꯒ ꯀꯩꯅꯣ ꯑꯥꯗꯒꯤ ꯊꯧꯔꯤꯗ ꯀꯩꯅꯣ ꯃꯣꯏ ꯌꯥꯝ ꯐ꯭ꯂꯠꯗꯤꯡꯒꯨꯝꯕ ꯂꯥꯛꯄꯀꯣ ꯏꯁꯤꯡ ꯌꯥꯝ ꯆꯥꯎꯅ ꯂꯥꯛꯑꯗꯤ ꯈꯔ ꯅꯨꯡꯉꯥꯏꯇꯕ ꯊꯣꯛꯑꯦ ꯑꯗꯨꯒꯨꯝꯕ ꯑꯗꯨꯒ ꯁꯥꯏꯀ꯭ꯂꯣꯟꯒꯨꯝꯕ ꯅꯣꯡꯂꯩ ꯅꯨꯡꯁꯤꯠꯀꯨꯝꯕ ꯅꯠꯇꯅ ꯑꯗꯨꯒꯨꯝꯕ ꯇꯧꯕꯗꯤ ꯌꯥꯝ ꯅꯨꯡꯉꯥꯏꯇꯦꯀꯣ ꯑꯗꯨꯁꯨ ꯍꯣꯏ ꯁꯥ ꯌꯥꯝ ꯁꯥꯕꯗꯤ ꯑꯗꯨꯝ ꯅꯨꯡꯉꯥꯏ ꯍꯥꯏꯕꯁꯦ ꯏꯁꯥꯅ ꯇꯨꯄꯤ ꯑꯃ ꯀꯦꯐ ꯑꯃ ꯍꯥꯞꯄꯒ ꯑꯗꯨꯝ ꯇꯧꯕ ꯌꯥꯕꯅꯦꯕꯀꯣ ꯑꯇꯩ ꯐꯠꯇꯕ ꯅꯨꯡꯁꯤꯠ ꯅꯠꯇ꯭ꯔꯒ ꯅꯣꯡꯂꯩ ꯅꯨꯡꯁꯤꯠ ꯂꯥꯛꯑꯒ ꯅꯣꯡꯆꯨꯕꯗꯣ ꯑꯗꯨꯒꯨꯝꯕꯁꯨ ꯑꯗꯨꯒꯨꯝꯕ ꯂꯥꯛꯄꯁꯦ ꯏꯁꯥꯅ ꯀꯃꯥꯏ ꯇꯧꯕꯅꯤ ꯍꯥꯏꯁꯦ ꯍꯥꯟꯅ ꯃꯁꯥꯒꯤ ꯀꯩꯅꯣ ꯃꯣꯕꯥꯏꯜꯗꯒꯤ ꯑꯁꯤꯁꯤꯡ ꯑꯁꯤꯁꯦ ꯀꯔꯤ ꯇꯧꯕꯅꯣ ꯉꯁꯤ ꯀꯩꯅꯣ ꯋꯦꯗꯔꯁꯦ ꯀꯃꯥꯏꯅ ꯇꯧꯒꯦ ꯂꯣꯏꯅ ꯌꯦꯡꯉꯒ ꯄ꯭ꯔꯤꯄꯦꯌꯔ ꯇꯧꯔꯒ ꯆꯠꯄ ꯗꯔꯀꯥꯔ ꯂꯩꯌꯦ ꯑꯗꯨ ꯅꯠꯇ꯭ꯔꯒ ꯔꯦꯟ ꯀ꯭ꯣꯔꯠꯀꯨꯝꯕ ꯍꯥꯞꯄꯒ ꯆꯠꯄꯁꯨꯀꯣ ꯑꯗꯨꯒꯨꯝꯕ ꯑꯗꯨ ꯌꯥꯝ ꯀꯩꯅꯣ ꯊꯦꯡꯅꯔꯒ ꯇꯧꯕꯗꯣ ꯂꯩꯕꯅꯦ